ꯑꯩꯅ ꯏꯆꯥ ꯅꯨꯄꯤꯒꯤ ꯕꯦꯒ ꯑꯃ ꯂꯩ ꯊꯥ ꯇꯔꯨꯛꯀꯤ ꯋꯥꯔꯦꯟꯇꯤꯁꯨ ꯂꯩ ꯑꯗꯨ ꯀꯔꯤꯒꯨꯝꯕ ꯁꯦꯒꯥꯏꯕ ꯇꯥꯔꯒꯁꯨ ꯃꯐꯝꯗꯨꯗ ꯑꯃꯨꯛ ꯍꯟꯒꯅꯤ ꯕꯦꯒꯇꯨ ꯌꯥꯝꯅ ꯐꯩ ꯍꯥꯏꯅ ꯈꯜꯂꯤ ꯆꯦꯟꯁꯨ ꯌꯥꯝꯅ ꯌꯥꯎꯏ ꯑꯗꯨꯒ ꯇꯦꯐꯤꯟ ꯍꯥꯞꯐꯝꯁꯨ ꯌꯥꯎꯋꯤ ꯌꯥꯝꯅ ꯐꯩ